ꯀꯛꯆꯤꯡ ꯖꯤꯂꯥꯁꯤꯒꯤ ꯑꯣꯏꯅꯗꯤ ꯑꯩꯈꯣꯏ ꯍꯛꯁꯦꯜꯒꯤ ꯑꯣꯏꯕ ꯊꯕꯛꯁꯦ ꯈꯔꯗꯤ ꯑꯗꯨꯝ ꯁꯣꯊꯔꯤ ꯍꯥꯏꯕ ꯇꯥꯏ ꯃꯔꯝꯗꯤ ꯍꯧꯖꯤꯛ ꯂꯩꯔꯤꯕ ꯀꯛꯆꯤꯡ ꯖꯤꯂꯥꯁꯤꯗ ꯗꯣꯛꯇꯔ ꯃꯁꯤꯡ ꯂꯩꯔꯤꯕ ꯗꯣꯛꯇꯔꯁꯤꯡꯁꯤꯅ ꯇꯧꯔꯤꯕ ꯊꯧꯗꯥꯡ ꯗꯥꯛꯇꯔ ꯃꯁꯤꯡ ꯋꯥꯠꯄ ꯂꯩꯔꯤꯕ ꯃꯤꯒ ꯆꯥꯅꯗꯕ ꯑꯗꯨ ꯃꯌꯥꯝꯁꯤꯒꯤ ꯃꯔꯛꯇ ꯍꯧꯖꯤꯛ ꯈꯔ ꯑꯍꯟ ꯑꯣꯏꯔꯕ ꯃꯤꯑꯣꯏꯁꯤꯡꯗꯅ ꯍꯦꯟꯅ ꯁꯥꯊꯤꯕ ꯐꯪꯉꯦ ꯍꯧꯖꯤꯛꯀꯤ ꯃꯇꯝꯗ ꯍꯛꯁꯦꯜꯒꯤ ꯃꯇꯝ ꯐꯅꯕ ꯐꯅ ꯂꯩꯅꯕꯒꯤꯗꯃꯛꯇ ꯇꯧꯔꯤꯕ ꯃꯇꯝ ꯑꯁꯤꯗ ꯂꯩꯔꯤꯕ ꯃꯤꯒꯤ ꯃꯁꯤꯡꯒ ꯂꯩꯔꯤꯕ ꯗꯥꯛꯇꯔꯒꯤ ꯃꯤꯁꯤꯡꯒ ꯈꯦꯟꯅꯕꯁꯨ ꯈꯔ ꯂꯩꯕ ꯑꯗꯨꯗ ꯁꯔꯀꯥꯔꯒꯤ ꯁꯥꯏꯠꯇꯒꯤꯁꯨ ꯑꯩꯈꯣꯏꯒꯤ ꯀꯛꯆꯤꯡ ꯖꯤꯂꯥꯁꯤꯒꯤꯗꯃꯛꯇ ꯌꯦꯡꯁꯤꯟꯕꯁꯤꯗ ꯈꯔꯁꯨ ꯋꯥꯠꯄ꯭ꯔꯥ ꯍꯥꯏꯅ ꯈꯜꯂꯦ ꯑꯩꯈꯣꯏꯅ ꯊꯤꯔꯨꯗꯕꯔꯅꯗꯤ ꯈꯪꯗꯦ ꯃꯣꯏꯅ ꯍꯧꯖꯤꯛ ꯇꯧꯔꯤꯕ ꯊꯕꯛ ꯑꯍꯟꯁꯤꯡꯗ ꯅꯠꯇꯅ ꯑꯉꯥꯡꯁꯤꯡꯗ ꯄꯤꯒꯗꯧꯔꯤꯕ ꯃꯌꯥꯝ ꯑꯃ ꯋꯥꯠꯂꯒ ꯎꯕꯁꯦ ꯑꯩꯈꯣꯏꯅ ꯎꯖꯩ ꯑꯗꯨꯒ ꯀꯔꯤꯒꯨꯝꯕ ꯑꯩꯈꯣꯏꯒꯤ ꯑꯍꯟꯁꯤꯡ ꯊꯕꯛꯇꯒꯤ ꯄꯣꯊꯥꯔꯕ ꯑꯍꯟꯁꯤꯡꯁꯤꯗ ꯊꯣꯛꯂꯛꯄ ꯂꯥꯏꯅꯥ ꯑꯍꯟ ꯊꯕꯛ ꯇꯧꯗꯕ ꯃꯌꯥꯝꯅ ꯂꯩꯔꯤꯕ ꯑꯍꯟꯁꯤꯡꯁꯤꯗ ꯑꯋꯥꯕ ꯀꯌꯥ ꯑꯃꯗꯤ ꯍꯧꯖꯤꯛ ꯊꯦꯡꯅꯩ ꯌꯨꯝ ꯌꯨꯝꯗ ꯆꯪꯉꯒ ꯌꯦꯡꯕ ꯃꯇꯝꯗ ꯑꯍꯜ ꯈꯔ ꯇꯨꯝꯃꯒ ꯂꯣꯛ ꯈꯨꯔꯒ ꯂꯣꯛ ꯈꯨꯔꯤꯕꯗꯨꯒꯤ ꯃꯔꯝ ꯀꯔꯤꯒꯤꯅꯣ ꯈꯣꯠꯀꯤꯅꯣ ꯍꯥꯏꯅ ꯈꯪꯖꯗꯕ ꯍꯥꯏꯗꯤ ꯇꯤꯕꯤ ꯑꯣꯏꯔꯝꯕ ꯌꯥꯏ ꯀꯔꯤ ꯑꯣꯏꯔꯝꯕ ꯑꯃꯗꯤ ꯑꯦꯖꯃꯥ ꯑꯣꯏꯔꯃꯕ ꯌꯥꯏ ꯑꯗꯨꯒꯨꯝꯕ ꯃꯌꯥꯝꯗꯣ ꯈꯪꯗꯕꯒꯤ ꯑꯩꯈꯣꯏꯅ ꯍꯧꯖꯤꯛꯁꯦ ꯌꯥꯝꯅ ꯑꯋꯥꯕ ꯐꯤꯕꯝ ꯑꯃꯗ ꯂꯩꯔꯤꯕ ꯁꯤꯒꯨꯝꯕ ꯃꯤ ꯑꯩꯈꯣꯏꯒꯤꯁꯦ ꯃꯤ ꯑꯃ ꯑꯣꯏꯅ ꯍꯤꯡꯕꯗ ꯆꯪꯕ ꯌꯥꯕ ꯍꯦꯜꯠꯀꯤ ꯊꯕꯛ ꯃꯌꯥꯝ ꯑꯁꯦ ꯃꯐꯝ ꯑꯁꯤꯗ ꯌꯥꯝ ꯁꯣꯊꯅ ꯂꯩꯔꯤ ꯍꯥꯏꯖꯅꯤꯡꯉꯦ ꯑꯗꯨꯒ ꯑꯩꯈꯣꯏꯅ ꯃꯤꯑꯣꯏꯕ ꯑꯃ ꯑꯣꯏꯅ ꯍꯤꯡꯕ ꯃꯇꯝꯗ ꯍꯛꯁꯦꯜ ꯍꯥꯏꯁꯤꯅ ꯈ꯭ꯋꯥꯏꯗꯒꯤ ꯏꯝꯄꯣꯔꯇꯦꯟ ꯈ꯭ꯋꯥꯏꯗꯒꯤ ꯃꯔꯨ ꯑꯣꯏꯕ ꯊꯧꯗꯥꯡ ꯀꯩꯅꯣ ꯑꯃꯅꯦꯕ ꯑꯩꯈꯣꯏꯁꯦ ꯑꯗꯨꯕꯨ ꯑꯩꯈꯣꯏ ꯃꯤꯑꯣꯏꯕ ꯑꯃꯅ ꯍꯤꯡꯕꯗ ꯆꯪꯕ ꯆꯤꯟꯖꯥꯛ ꯍꯥꯏꯕꯁꯤꯃꯁꯨ ꯋꯥꯠꯄ ꯌꯥꯗꯦ ꯆꯤꯟꯖꯥꯛ ꯋꯥꯠꯂꯒꯗꯤ ꯑꯩꯈꯣꯏ ꯃꯤꯑꯣꯏꯕ ꯑꯃꯅ ꯅꯥꯏ ꯅꯥꯔꯤꯕ ꯃꯤꯑꯣꯏꯕ ꯑꯃꯅ ꯅꯥꯕꯗ ꯆꯤꯟꯖꯥꯛꯇꯨ ꯆꯥꯔꯀꯥꯟꯗ ꯀꯔꯤꯒꯨꯝꯕ ꯆꯤꯟꯖꯥꯛ ꯑꯃꯈꯛꯇ ꯍꯟꯖꯟ ꯍꯟꯖꯟꯅ ꯆꯥꯔꯒꯗꯤ ꯆꯤꯟꯖꯥꯛ ꯑꯃꯗ ꯌꯥꯎꯔꯤꯕ ꯅ꯭ꯌꯨꯇ꯭ꯔꯦꯟ ꯀꯥꯟꯅꯕ ꯃꯌꯥꯝꯗꯣ ꯆꯤꯟꯖꯥꯛ ꯑꯃꯗ ꯌꯥꯎꯋꯦ ꯆꯤꯟꯖꯥꯛ ꯑꯃꯗ ꯌꯥꯎꯋꯦ ꯑꯗꯨꯅ ꯃꯤꯛꯁ ꯎꯞꯇ ꯆꯥꯅꯕ ꯐꯪꯉꯀꯥꯟꯗ ꯑꯩꯈꯣꯏ ꯃꯤꯑꯣꯏꯕ ꯆꯥꯕ ꯀꯥꯟꯗ ꯏꯁꯥꯁꯦ ꯐꯗꯣꯏꯅꯤ ꯑꯗꯨꯕꯨ ꯈꯔ ꯂꯥꯏꯔꯕ ꯑꯣꯔ ꯈꯔ ꯀꯩꯅꯣ ꯐꯥꯏꯅꯥꯟꯁꯦꯜ ꯄ꯭ꯔꯣꯕ꯭ꯂꯦꯝ ꯈꯔ ꯂꯣ ꯑꯣꯏꯕ ꯀꯥꯡꯕꯨꯁꯤꯅꯗꯤ ꯅꯣꯡꯃꯒꯤ ꯌꯨꯝꯗ ꯐꯪꯕ ꯑꯐꯪꯕ ꯃꯅꯥ ꯃꯁꯤꯡ ꯈꯛꯇ ꯆꯥꯔꯒꯗꯤ ꯃꯤꯗꯣ ꯃꯁꯥ ꯐꯍꯟꯕ ꯉꯝꯗꯦ ꯑꯗꯨꯅ ꯇꯣꯉꯥꯟ ꯇꯣꯉꯥꯟꯕ ꯍꯤꯗꯥꯛ ꯃꯆꯜ ꯃꯌꯥꯝ ꯌꯥꯎꯕ ꯃꯅꯥ ꯃꯁꯤꯡ ꯑꯣꯏꯔꯣ ꯍꯋꯥꯏ ꯆꯦꯡꯋꯥꯏ ꯑꯣꯏꯔꯣ ꯃꯤꯠ ꯑꯣꯏꯔꯣ ꯁꯥ ꯉꯥ ꯑꯣꯏꯔꯣ ꯁꯨꯝꯕ ꯃꯌꯥꯝꯁꯦ ꯃꯈꯜ ꯃꯊꯦꯜꯁꯦ ꯅꯣꯡꯃꯒꯤ ꯆꯔꯥ ꯆꯔꯥꯀꯥꯟꯗ ꯑꯩꯈꯣꯏ ꯃꯤꯑꯣꯏꯕ ꯑꯃ ꯑꯐꯕ ꯑꯃ ꯑꯣꯏꯔꯛꯇꯣꯏꯅꯦꯕ ꯑꯗꯨꯒꯨꯝꯕ ꯑꯐꯕ ꯑꯃ ꯆꯥꯕ ꯐꯪꯅꯕ ꯍꯣꯠꯅꯕꯗ ꯃꯔꯨꯑꯣꯏꯅ ꯐꯩꯅꯥꯟꯁꯦꯜꯒꯤ ꯄ꯭ꯔꯣꯕ꯭ꯂꯦꯝꯁꯦ ꯂꯩꯕꯗꯒꯤ ꯑꯩꯈꯣꯏꯒꯤ ꯍꯛꯆꯥꯡ ꯐꯠꯇꯕ ꯍꯥꯏꯕꯁꯤꯃ ꯑꯣꯏꯍꯜꯂꯛꯏꯕꯅꯦꯕ ꯃꯤꯑꯣꯏꯕ ꯑꯃꯅ ꯍꯤꯡꯕꯗ ꯆꯪꯕ ꯑꯩꯈꯣꯏꯒꯤ ꯆꯥꯅꯕꯒꯤ ꯆꯤꯟꯖꯥꯛ ꯍꯤꯡꯅꯅꯕꯒꯤ ꯐꯤꯔꯣꯜ ꯁꯤ ꯍꯥꯏꯕꯁꯦ ꯃꯔꯨꯑꯣꯏꯅ ꯂꯩꯕꯅꯦ ꯁꯤꯒꯨꯝꯕꯁꯦ ꯋꯥꯠꯂꯛꯄ ꯃꯇꯝꯗ ꯑꯩꯈꯣꯏꯅ ꯑꯋꯥꯕꯁꯦ ꯑꯁꯨꯛꯀꯤ ꯃꯇꯤꯛ ꯑꯣꯏꯍꯜꯂꯦ ꯑꯗꯨꯅ ꯍꯧꯖꯤꯛ ꯊꯕꯛꯇꯒꯤ ꯄꯣꯊꯥꯕ ꯅꯠꯇ꯭ꯔꯒ ꯑꯍꯜ ꯑꯣꯏꯔꯕ ꯃꯤꯁꯤꯡꯅ ꯀꯔꯤꯒꯤ ꯑꯩꯈꯣꯏꯒꯤ ꯀꯛꯆꯤꯡꯒꯤ ꯖꯤꯂꯥꯁꯤꯗ ꯂꯩꯔꯤꯕ ꯄꯨꯝꯅꯃꯛꯁꯦ ꯑꯋꯥꯕ ꯍꯥꯏꯕꯁꯦ ꯑꯗꯨꯛꯀꯤ ꯃꯇꯤꯛ ꯑꯣꯏꯔꯤ ꯍꯧꯖꯤꯛ ꯁꯤꯒꯤꯗꯩꯁꯤꯗ ꯀꯔꯤꯒꯨꯝꯕ ꯍꯧꯖꯤꯛꯇꯤ ꯃꯇꯝꯒꯤ ꯃꯇꯨꯡꯏꯟꯅ ꯆꯥꯎꯈꯠꯂꯛꯄꯒꯤ ꯃꯇꯨꯡꯏꯟꯅ ꯃꯥꯏ ꯃꯥꯏꯒꯤ ꯏꯃꯨꯡꯗ ꯂꯩꯔꯤꯕ ꯑꯍꯜ ꯂꯃꯟꯁꯤꯕꯨ ꯂꯨꯅ ꯇꯧꯕꯤꯕ ꯑꯣꯔ ꯅꯠꯇ꯭ꯔꯒ ꯇꯥꯊꯤ ꯇꯥꯑꯣꯏꯅ ꯇꯧꯕ ꯃꯌꯥꯝ ꯑꯃ ꯌꯥꯎꯋꯦ ꯑꯗꯨꯕꯨ ꯍꯧꯖꯤꯛꯀꯤ ꯃꯇꯝꯗꯗꯤ ꯈꯖꯤꯛ ꯈꯖꯤꯛꯄꯨꯗꯤ ꯑꯐꯅ ꯇꯧꯕ ꯈꯔꯕꯨꯗꯤ ꯑꯩꯈꯣꯏꯅ ꯑꯗꯨꯝ ꯎꯖꯔꯦ ꯆꯥꯎꯈꯠꯂꯛꯄꯒꯤ ꯃꯇꯨꯡꯏꯟꯅ ꯃꯤꯁꯤꯡꯁꯦ ꯒ꯭ꯌꯥꯟ ꯇꯥꯔꯛꯄ ꯍꯥꯏꯕꯗꯨꯅꯤ